ꯆꯍꯤꯒꯤ ꯑꯣꯏꯅ ꯑꯩꯈꯣꯏꯒꯤ ꯑꯌꯤꯡ ꯑꯁꯥꯒꯤ ꯃꯇꯨꯡ ꯏꯟꯅ ꯅꯣꯡꯖꯨ ꯊꯥ ꯃꯇꯝꯗꯅ ꯏꯁꯤꯡ ꯃꯔꯥꯡ ꯀꯥꯏꯕꯅ ꯃꯔꯝ ꯑꯣꯏꯔꯒ ꯂꯕꯨꯛꯁꯤꯡꯁꯤꯗ ꯂꯧ ꯊꯥꯏ ꯑꯗꯨꯒ ꯅꯤꯡꯊꯝꯊꯥꯒꯤ ꯃꯇꯝꯗꯅ ꯏꯁꯤꯡ ꯑꯋꯥꯠꯄꯅ ꯃꯔꯝ ꯑꯣꯏꯔꯒ ꯍꯪꯒꯥꯝ ꯊꯥꯕ ꯀꯣꯕꯤ ꯊꯥꯕ ꯇꯤꯜꯂꯧ ꯊꯥꯕ ꯑꯂꯨ ꯊꯥꯕ ꯑꯁꯤꯅ ꯆꯤꯡꯕꯁꯦ ꯀꯌꯥꯁꯤ ꯇꯧꯋꯦ